ꯑꯩꯍꯥꯛꯅ ꯍ꯭ꯋꯥꯏꯗꯒꯤ ꯄꯥꯝꯖꯕ ꯌꯦꯟꯁꯥꯡ ꯑꯁꯤ ꯁꯥ ꯊꯣꯡꯕꯅꯤ ꯁꯥ ꯑꯁꯤ ꯊꯣꯡꯗ꯭ꯔꯤꯉꯩꯗ ꯑꯅꯤ ꯑꯍꯨꯝꯂꯛ ꯆꯥꯝꯊꯣꯛꯏ ꯃꯇꯨꯡꯗ ꯇꯤꯜꯍꯧ ꯆꯅꯝ ꯁꯦꯝꯃꯤ ꯁꯦꯝꯃꯕ ꯃꯇꯨꯡꯗ ꯑꯃꯨꯛ ꯆꯥꯝꯊꯣꯛꯇꯨꯅ ꯁꯨꯗꯣꯛꯂꯦ ꯁꯨꯕ ꯂꯣꯏꯔꯕ ꯃꯇꯨꯡꯗ ꯒ꯭ꯌꯥꯁꯇ ꯈꯥꯡ ꯆꯥꯃꯊꯣꯛꯇꯨꯅ ꯑꯃꯨꯛ ꯊꯥꯡꯒꯠꯂꯤ ꯈꯥꯡ ꯑꯗꯨꯗ ꯊꯥꯎ ꯍꯩꯗꯨꯅ ꯁꯥꯍꯜꯂꯤ ꯊꯥꯎ ꯁꯥꯔꯕ ꯃꯇꯨꯡꯗ ꯇꯤꯜꯍꯧ ꯆꯅꯝ ꯑꯗꯨ ꯉꯧꯁꯤꯜꯂꯤ ꯇꯤꯜꯍꯧ ꯆꯅꯝꯗꯣ ꯉꯥꯏꯍꯥꯛ ꯉꯧꯔꯒ ꯊꯨꯝ ꯃꯣꯔꯣꯛ ꯌꯥꯏꯉꯪꯅꯆꯤꯡꯕ ꯍꯥꯞꯆꯤꯜꯂꯤ ꯃꯈꯣꯏꯁꯤꯡ ꯑꯗꯣ ꯉꯥꯏꯍꯥꯛ ꯉꯧꯔꯕ ꯃꯇꯨꯡꯗ ꯆꯥꯝꯊꯣꯛꯇꯨꯅ ꯊꯝꯕ ꯁꯥ ꯑꯗꯣ ꯑꯃꯨꯛ ꯍꯥꯞꯆꯤꯜꯂꯦ ꯃꯁꯥꯗꯒꯤ ꯊꯣꯛꯂꯛꯄ ꯃꯍꯤ ꯑꯗꯣ ꯆꯨꯞꯁꯤꯜꯂꯕ ꯃꯇꯨꯡꯗ ꯏꯁꯤꯡ ꯈꯔ ꯑꯃꯨꯛ ꯍꯩꯖꯤꯜꯂꯤ ꯑꯃꯨꯛꯁꯨ ꯑꯣꯠꯇꯨꯅ ꯊꯝꯃꯤ ꯃꯨꯟꯁꯤꯜꯂꯛꯂꯕ ꯃꯇꯨꯡꯗ ꯃꯍꯤ ꯑꯃꯨꯛ ꯍꯥꯞꯇꯨꯅ ꯐꯗꯤꯒꯣꯝ ꯍꯥꯞꯄꯤ ꯐꯗꯤꯒꯣꯝ ꯍꯥꯞꯂꯕ ꯃꯇꯨꯡꯗ ꯈꯥꯡ ꯑꯗꯣ ꯊꯥꯡꯊꯩ ꯄꯥꯇ꯭ꯔ ꯑꯃꯗ ꯀꯣꯠꯊꯣꯛꯇꯨꯅ ꯃꯨꯜꯂꯕ ꯌꯦꯟꯁꯥꯡ ꯑꯗꯣ ꯆꯥꯏ